ꯔꯤꯁꯦꯞꯁꯟ ꯑꯃ ꯑꯣꯏꯔꯕꯗꯤ ꯌꯥꯝꯅ ꯄꯣꯂꯥꯏꯠ ꯑꯣꯏꯒꯗꯕꯅꯤ ꯍꯣꯁꯄꯤꯇꯦꯂꯤꯇꯤ ꯃꯔꯝ ꯆꯥꯅ ꯈꯪꯒꯗꯕꯅꯤ ꯃꯤ ꯑꯃ ꯂꯥꯛꯄ ꯃꯇꯝꯗ ꯑꯩꯈꯣꯏꯅ ꯋꯥꯔꯝ ꯑꯣꯏꯅ ꯋꯦꯜꯂꯀꯝ ꯇꯧꯕ ꯉꯝꯒꯗꯕꯅꯤ ꯀꯩꯗꯧꯅꯨꯡꯗ ꯁꯥꯎꯕ ꯌꯥꯗꯦ ꯃꯤꯅ ꯁꯥꯎꯔꯛꯑꯕꯁꯨ ꯑꯩꯈꯣꯏꯅ ꯏꯁꯃꯥꯏꯂꯤꯡ ꯐꯦꯁꯇ ꯈꯨꯝꯕ ꯉꯝꯒꯗꯕꯅꯤ ꯑꯁꯥꯎꯕ ꯀꯟꯇ꯭ꯔꯣꯜ ꯇꯧꯕ ꯉꯝꯒꯗꯕꯅꯤ ꯃꯤꯡꯑꯣꯟꯗ ꯌꯥꯝ ꯄ꯭ꯂꯤꯖꯤꯡ ꯀꯦꯔꯦꯛꯇꯔꯗꯨ ꯎꯠꯀꯗꯕꯅꯤ ꯀꯩꯗꯧꯅꯨꯡꯗ ꯁꯥꯎꯕ ꯌꯥꯗꯦ